ꯁꯤꯛꯁꯇꯤꯟ ꯗꯤꯁꯦꯝꯕꯔ ꯑꯩꯒꯤ ꯏꯄꯣꯛ ꯅꯨꯃꯤꯠ ꯑꯩꯇꯤꯟ ꯁꯦꯞꯇꯦꯝꯕꯔ ꯃꯃꯥꯒꯤ ꯃꯄꯣꯛ ꯅꯨꯃꯤꯠ ꯇꯣꯏꯟꯇꯤ ꯋꯥꯟ ꯑꯣꯒꯁ ꯕꯕꯥꯒꯤ ꯃꯄꯣꯛ ꯅꯨꯃꯤꯠ ꯁꯦꯀꯦꯟ ꯑꯣꯛꯇꯣꯕꯔ ꯒꯥꯟꯗꯤ ꯖꯦꯟꯇꯤ ꯐꯣꯔꯇꯤꯟ ꯑꯦꯄ꯭ꯔꯤꯜꯅ ꯁꯖꯤꯕꯨ ꯆꯦꯔꯥꯎꯕ